ꯂꯝꯖꯦꯟ ꯆꯦꯟꯕꯗ ꯑꯩꯅ ꯅꯣꯡꯃ ꯂꯝꯕꯤꯗ ꯅꯣꯡꯃ ꯌꯩꯁꯤꯟꯈꯤ ꯃꯁꯤ ꯌꯩꯁꯤꯟꯕ ꯃꯇꯝꯗ ꯑꯩ ꯈꯨꯔꯨ ꯑꯁꯤ ꯁꯣꯛꯈꯤ ꯃꯇꯝꯗꯨꯗ ꯑꯩꯅ ꯏ ꯑꯁꯤ ꯀꯔꯝꯅ ꯈꯛꯍꯟꯒꯗꯒꯦ ꯑꯩꯅ ꯌꯦꯡꯂꯛꯄ ꯇꯨꯜꯂꯁꯤ ꯊꯤꯔꯛꯄꯗ ꯇꯨꯜꯂꯁꯤ ꯐꯪꯉꯒ ꯑꯩꯅ ꯇꯨꯜꯂꯁꯤ ꯑꯗꯨ ꯑꯩꯒꯤ ꯈꯣꯡꯗ ꯊꯣꯝꯖꯤꯟꯕꯗꯩ ꯏ ꯑꯗꯨ ꯈꯛꯀꯤ ꯑꯗꯨꯒꯤ ꯃꯇꯨꯡꯗꯩ ꯌꯨꯝꯗ ꯍꯜꯂꯛꯈꯤ ꯍꯜꯂꯛꯑꯕ ꯃꯇꯨꯡꯗ ꯑꯩ ꯌꯨꯝꯗ ꯐꯖꯅ ꯏꯁꯤꯡ ꯇꯧꯔꯒ ꯆꯥꯝꯊꯣꯛꯑꯕ ꯃꯇꯨꯡꯗ ꯑꯩ ꯕꯦꯟꯑꯦꯗ ꯑꯗꯨ ꯐꯖꯅ ꯌꯦꯠꯁꯤꯜꯂꯒ ꯊꯝꯈꯤ